ꯀꯔꯤꯒꯨꯝꯕ ꯑꯩꯅ ꯈꯦꯔꯒꯨꯝꯕ ꯍꯧꯔꯒ ꯑꯩꯒꯤ ꯐꯦꯝꯂꯤꯗꯒ ꯁꯨꯝ ꯄꯤꯖꯕ ꯃꯇꯝꯗ ꯃꯣꯏꯅꯒ ꯌꯥꯝꯅ ꯄꯥꯝꯃꯦ ꯍꯥꯎꯋꯦ ꯈꯣꯠꯂꯦ ꯀꯃꯥꯏꯅꯒ ꯇꯧꯗꯣꯏꯅꯣ ꯀꯥꯏꯅꯒ ꯍꯥꯏꯔꯛꯄ ꯃꯇꯝꯗ ꯑꯩꯅꯒ ꯃꯣꯏꯗ ꯁꯟꯗꯣꯛꯅ ꯇꯥꯛꯅꯤꯡꯉꯤꯁꯦ ꯀꯔꯤꯁꯨ ꯌꯥꯝꯅ ꯈꯨꯠ ꯆꯪꯕ ꯅꯠꯇꯦ ꯌꯥꯝ ꯂꯥꯏꯕꯅꯤ ꯈꯦꯔꯗꯨ ꯏꯁꯤꯡ ꯑꯁꯥꯕ ꯇꯧꯔꯒ ꯑꯗꯨꯝ ꯁꯥꯍꯜꯂꯒ ꯃꯥꯒꯤ ꯍꯥꯞꯀꯗꯕ ꯁꯪꯒꯣꯝ ꯆꯤꯅꯤ ꯑꯗꯒꯤ ꯀꯔꯤꯅꯣ ꯆꯦꯡ ꯀꯩ ꯀꯥꯗꯣ ꯍꯥꯞꯄꯣ ꯑꯗꯒꯤ ꯍꯦꯟꯅ ꯍꯥꯎꯍꯟꯅꯤꯡꯉꯒꯅ ꯌꯨꯕꯤ ꯍꯥꯞꯄ ꯌꯥꯏ ꯑꯗ ꯑꯥꯜꯃꯟ ꯍꯥꯞꯄ ꯌꯥꯏ ꯀꯥꯖꯨ ꯍꯥꯞꯄ ꯌꯥꯏ ꯁꯨꯃꯥꯏꯅ ꯇꯧꯔꯒ ꯂꯣꯏꯁꯜꯂꯛꯄꯗ ꯍꯥꯞꯄꯣꯅ ꯍꯥꯏꯔꯒ ꯑꯩꯅ ꯁꯨꯃꯥꯏꯅ ꯇꯥꯛꯀꯅꯤ